ꯍꯥꯂꯣ ꯁꯤꯕꯨ ꯃꯥꯅꯤꯄꯨꯔꯤ ꯀꯦꯞ ꯑꯣꯏꯕꯤꯔꯕ꯭꯭ꯔꯣ ꯇꯧꯖꯔꯛꯏꯁꯤ ꯀꯩꯁꯥꯝꯄꯥꯠꯇꯒꯤꯅꯦ ꯑꯩꯗꯣ ꯀꯛꯆꯤꯡꯗ ꯏꯃꯥꯔꯖꯦꯟꯁꯤ ꯑꯣꯏꯕ ꯊꯕꯛ ꯑꯃ ꯂꯩꯔꯦ ꯑꯗꯨꯅ ꯆꯠꯇꯕ ꯌꯥꯗꯕ ꯑꯃ ꯂꯩꯔꯦ ꯑꯗꯨꯅ ꯇꯥꯃꯣ ꯍꯣꯏꯒꯤ ꯀꯦꯞꯇꯨꯕꯨ ꯑꯦꯔꯦꯟꯖ ꯇꯧꯕꯤꯕ ꯌꯥꯒꯗ꯭꯭ꯔꯣ ꯌꯥꯝ ꯅꯨꯡꯉꯥꯏꯖꯔꯦ ꯇꯥꯃꯣ ꯑꯗꯨꯗꯤ ꯕꯔꯥꯗꯤ ꯀꯌꯥ ꯂꯧꯗꯣꯏꯅꯣ ꯑꯗꯣ ꯇꯥꯃꯣ ꯑꯩꯁꯨ ꯏꯃ꯭ꯔꯖꯦꯟꯁꯤ ꯑꯣꯏꯕꯒꯤ ꯆꯠꯀꯗꯕꯅꯦ ꯑꯗꯨ ꯄꯩꯁꯥꯗꯣ ꯈꯔ ꯇꯥꯕꯤꯕ ꯌꯥꯒꯗ꯭ꯔꯣ ꯒꯥꯔꯤ ꯑꯣꯛꯇꯣꯕꯨꯗꯤ ꯃꯔꯥꯝ ꯆꯦꯜꯂꯦ ꯑꯗꯣ ꯅꯨꯄꯤꯒ ꯑꯣꯏꯕꯅꯤꯅ ꯑꯃꯝ ꯑꯊꯦꯡꯁꯤꯗ ꯃꯦꯟ ꯃꯥꯟꯁꯨ ꯇꯥꯗꯦ ꯑꯗꯣ ꯇꯥꯃꯣ ꯍꯣꯏꯒꯤꯁꯤꯗꯅ ꯈꯔ ꯁꯦꯞ ꯑꯣꯏꯒꯗ꯭꯭ꯔꯥ ꯍꯥꯏꯅ ꯍꯥꯏꯖꯔꯛꯄꯅꯦ ꯑꯗꯣ ꯇꯥꯃꯣꯅꯁꯨ ꯄꯩꯁꯥꯗꯣ ꯈꯤꯇꯪ ꯌꯦꯡꯕꯤꯔꯗꯤ ꯅꯨꯡꯉꯥꯏꯒꯅꯤ ꯑꯣ ꯌꯥꯝ ꯅꯨꯡꯉꯥꯏꯖꯔꯦ ꯇꯥꯃꯣ ꯑꯗꯨꯗꯤ ꯑꯩꯁꯨ ꯊꯣꯛꯂꯛꯄ ꯍꯧꯖꯔꯒꯦ ꯀꯩꯁꯥꯝꯄꯥꯠꯀꯤ ꯊꯧꯕꯥꯜ ꯄꯥꯔꯀꯤꯡꯗ ꯂꯩꯖꯔꯝꯃꯒꯦ ꯇꯥꯃꯣꯁꯨ ꯑꯗꯨꯗ ꯒꯥꯔꯤꯗꯣ ꯀꯦꯞꯇꯣ ꯊꯥꯕꯤꯔꯛꯅꯕ ꯇꯧꯔꯣ ꯌꯥꯝ ꯅꯨꯡꯉꯥꯏꯖꯔꯦ ꯑꯗꯨꯗꯤ ꯊꯝꯖꯔꯒꯦ ꯇꯥꯃꯣ